ꯑꯩꯁꯦ ꯄ꯭ꯔꯤ ꯅꯔꯖꯔꯤ ꯇꯨ ꯀ꯭ꯂꯥꯁ ꯐꯥꯏꯞꯁꯤꯅ ꯔꯨꯗꯥ ꯑꯦꯀꯥꯗꯃꯤꯅ ꯊꯧꯕꯥꯜꯗ ꯂꯩꯕ ꯑꯃꯗ ꯇꯝꯃꯦ ꯑꯗꯨꯗꯨꯒ ꯑꯗꯨ ꯃꯊꯪ ꯀ꯭ꯂꯥꯁ ꯁꯤꯛꯁ ꯇꯨ ꯑꯩꯠꯁꯤꯅ ꯑꯁꯝ ꯔꯥꯏꯐꯜꯗ ꯇꯝꯃꯦ ꯑꯗꯨꯒ ꯑꯁꯝ ꯔꯥꯏꯐꯜꯗ ꯀ꯭ꯂꯥꯁ ꯑꯩꯠꯁꯦ ꯑꯩꯠ ꯃꯇꯨꯡꯁꯦ ꯌꯥꯎꯗꯕꯒꯤ ꯑꯃꯨꯛ ꯑꯩꯠ ꯇꯨ ꯇꯦꯟꯁꯦ ꯑꯃꯨꯛ ꯁ꯭ꯂꯣꯞ ꯂꯦꯟꯗ ꯑꯃꯨꯛ ꯇꯝꯃꯦ ꯑꯗꯨꯒ ꯏꯂꯕꯦꯟ ꯇ꯭ꯋꯦꯜꯐꯁꯤꯅ ꯃꯦꯒꯥ ꯃꯅꯤꯄꯨꯔꯗ ꯇꯝꯃꯦ ꯑꯗꯨꯒ ꯃꯈꯥ ꯕꯦꯆꯦꯂꯔꯁꯁꯤꯅ ꯕꯤ ꯑꯦꯁꯤꯅ ꯄꯣꯜꯇꯤꯀꯦꯜ ꯁꯥꯏꯟꯁꯇ ꯑꯣꯅꯔꯁ ꯇꯧꯔꯒ ꯀꯛꯆꯤꯡꯒꯤ ꯈꯥ ꯃꯅꯤꯄꯨꯔ ꯀꯣꯂꯦꯁꯇ ꯇꯝꯃꯦ ꯑꯗꯨꯒ ꯃꯊꯪ ꯃꯥꯁꯇꯔꯁꯤꯅ ꯃꯥꯁꯇꯔꯁꯨ ꯕꯣꯜ ꯁꯥꯏꯟꯁꯇ ꯖꯤ ꯄꯤ ꯋꯨꯃꯦꯟ ꯀꯣꯂꯦꯁꯇ ꯗꯤ ꯑꯦꯝ ꯌꯨꯅꯤꯕꯔꯁꯤꯇꯤꯒꯤ ꯃꯈꯥꯗ ꯂꯩꯕ ꯁꯤꯗ ꯇꯝꯃꯦ ꯑꯗꯨꯗꯨꯒ ꯃꯈꯥꯁꯦ ꯑꯩꯅ ꯊꯕꯛ ꯃꯈꯥꯗꯤ ꯇꯝ ꯇꯝꯕꯁꯤ ꯄꯥꯝꯗꯤ ꯄꯥꯝꯃꯒ ꯈꯔ ꯉꯝꯈꯤꯔꯣꯏꯗ꯭ꯔꯥ ꯈꯟꯕꯒꯤ ꯑꯩꯁꯦ ꯀꯩꯅꯣꯁꯦ ꯇꯨꯏ ꯇꯨꯏꯁꯟ ꯑꯣꯏꯅ ꯆꯠꯂꯒꯦꯅ ꯀꯩꯅꯣꯗ ꯀꯣꯆꯤꯡ ꯁꯦꯟꯇꯔꯗ ꯑꯣꯖꯥ ꯑꯣꯏꯅ ꯄꯨꯔꯦ ꯑꯗꯨꯗꯨꯒ ꯊꯕꯛꯁꯦ ꯊꯕꯛꯇꯤ ꯑꯦꯟꯖꯣꯏ ꯇꯧꯔꯒ ꯈꯔ ꯅꯨꯡꯉꯥꯏꯇꯕ ꯍꯥꯏꯗꯣꯏꯔꯥ ꯑꯗꯨ ꯅꯨꯡꯉꯥꯏꯇꯕꯒꯤ ꯑꯃꯨꯛ ꯇꯣꯛꯊꯣꯛꯑꯒ ꯍꯣꯝ ꯇ꯭ꯌꯨꯇꯔ ꯑꯣꯏꯅ ꯆꯠꯂꯒꯦꯅ ꯍꯣꯝ ꯇ꯭ꯌꯨꯇꯔ ꯑꯣꯏꯅ ꯆꯠꯂꯦ ꯑꯗꯨꯗꯨꯒ ꯃꯇꯝ ꯈꯔ ꯍꯣꯝ ꯇ꯭ꯌꯨꯇꯔ ꯆꯍꯤ ꯋꯥꯟ ꯇꯨ ꯇꯨ ꯌꯔꯁ ꯃꯨꯛ ꯆꯠꯂꯦ ꯑꯗꯨꯗꯨꯒ ꯆꯠꯂꯒ ꯑꯃꯨꯛ ꯍꯧꯖꯤꯛꯁꯦ ꯑꯩꯅ ꯆꯍꯤꯁꯦ ꯊꯦꯡꯗꯗ꯭ꯔꯤꯀꯥꯟꯗ ꯑꯇꯣꯞꯄ ꯑꯩ ꯂꯦꯡꯒ꯭ꯋꯦꯁꯁꯨ ꯇꯝꯅꯤꯡꯕꯒꯤ ꯍꯧꯖꯤꯛꯁꯤꯅ ꯆꯥꯏꯅꯤꯁꯇ ꯑꯦꯝ ꯌꯨꯗ ꯆꯥꯏꯅꯤꯁ ꯂꯦꯡꯒ꯭ꯋꯦꯁꯁꯤꯗ ꯋꯥꯟ ꯌꯔ ꯗꯤꯄ꯭ꯂꯣꯃꯥ ꯀꯣꯔꯁꯁꯦ ꯍꯧꯖꯤꯛ ꯍꯧꯖꯤꯛ ꯇꯧꯔꯤ